ꯍꯂꯣ ꯍꯂꯣ ꯑꯣ ꯃꯅꯤꯄꯨꯔꯁꯤꯕꯨ ꯂꯝꯀꯣꯏꯕ ꯂꯥꯛꯄꯅꯤꯅꯦ ꯑꯩꯁꯦ ꯑꯥꯎ ꯑꯗꯨ ꯑꯩ ꯔꯥꯁ ꯂꯤꯂꯥꯗꯨ ꯁꯥꯟꯅꯕ꯭ꯔꯥꯅꯦ ꯃꯅꯤꯄꯨꯔꯁꯤꯕꯣ

ꯌꯦꯡꯗꯔꯤꯅꯦ ꯑꯗꯨ ꯌꯦꯡꯉꯦ ꯑꯩꯈꯣꯏꯒꯤ ꯑꯁꯣꯝꯗꯗꯤ ꯑꯗꯣ ꯒꯣꯕꯤꯟꯗ ꯇꯦꯝꯄꯜꯗꯗꯤ ꯇꯧꯕ꯭ꯔꯣ ꯀꯃꯥꯏ ꯇꯧꯕꯒꯦ

ꯑꯗꯨ ꯀꯥꯏ ꯀꯔꯥꯏꯗꯗꯤ ꯃꯐꯝ ꯀꯔꯝ ꯀꯔꯝꯕꯗꯗꯤ ꯇꯧꯋꯤ

ꯑꯣ ꯑꯗꯨꯝ ꯑꯣ ꯒꯣꯕꯤꯟꯗꯖꯤ ꯇꯦꯝꯄꯜꯗꯁꯨ ꯂꯩꯔꯦ ꯑꯗꯨꯒ ꯑꯩꯈꯣꯏ ꯔꯥꯁ ꯂꯤꯂꯥꯁꯤꯗꯤ ꯑꯩꯈꯣꯏꯒꯤ ꯆꯨꯝꯅ ꯍꯥꯏꯗꯤ ꯌꯨꯝꯒꯨꯝꯕ ꯑꯗꯩ ꯑꯇꯣꯞ ꯑꯇꯣꯞꯄ ꯀꯩꯅꯣ ꯀꯩꯅꯣ ꯍꯥꯏꯗꯤ

ꯑꯣ ꯃꯅꯤꯄꯨꯔꯒꯤ ꯀꯣꯅꯨꯡ ꯍꯥꯏꯗꯤ ꯀꯣꯅꯨꯡꯒꯤ ꯍꯥꯟꯅꯒꯤ ꯑꯗꯨ ꯀꯣꯅꯨꯡ ꯃꯃꯥꯡꯗ ꯂꯩꯕꯗꯨ ꯑꯗꯨꯗ ꯑꯣꯏꯕ꯭ꯔꯥ ꯑꯣ ꯑꯣ ꯑꯣꯏ ꯑꯗꯨ ꯃꯗꯨ ꯑꯩꯈꯣꯏ ꯏꯇꯩꯃꯈꯣꯏ ꯀꯩꯈꯣꯏꯗꯤ ꯌꯥꯎꯕ꯭ꯔꯥ ꯑꯣꯏ ꯍꯣ ꯑꯣ ꯈꯨꯠ ꯁꯥ ꯁꯨꯝ ꯖꯒꯣꯏ ꯁꯥꯕ ꯈꯣꯠꯄꯗꯨ ꯁꯥꯅꯕ ꯍꯩꯔꯣꯏ ꯍꯥꯏꯕ ꯑꯣ ꯍꯣꯏ ꯍꯣꯏ ꯑꯗꯨ ꯑꯩ ꯑꯝꯇꯪꯗꯤ ꯌꯦꯡꯅꯤꯡꯉꯤꯅꯦ ꯇꯤꯀꯦꯠ ꯃꯃꯟꯅ ꯀꯌꯥ ꯀꯌꯥ ꯑꯣꯏꯕ꯭ꯔꯥ ꯑꯗꯨ ꯇꯤꯀꯦꯠ ꯃꯃꯟꯒꯤ ꯃꯇꯥꯡꯗꯁꯨ ꯑꯝꯇꯪ ꯈꯪꯅꯤꯡꯕ ꯑꯗꯨꯗꯤ ꯐꯤꯖꯣꯜꯗꯤ ꯀꯔꯤ ꯀꯔꯤ ꯁꯦꯠꯂꯤ ꯑꯣ ꯐꯤꯖꯣꯟꯗꯤ ꯀꯔꯤ ꯑꯣ ꯏꯇꯥꯎ ꯑꯁ ꯇꯤꯀꯦꯠꯁꯨ ꯑꯃꯨꯛ ꯀꯛꯀꯦ ꯍꯥꯏꯕ ꯑꯃꯨꯛꯁꯨ ꯇꯤꯀꯦꯠ ꯀꯛꯀꯦ ꯍꯥꯏꯕ ꯑꯗꯨ ꯀꯔꯤ ꯀꯔꯤ ꯐꯤꯖꯣꯟ ꯁꯦꯠꯄꯒꯦ

ꯂꯤꯂꯥ ꯁꯥꯟꯅꯕ ꯃꯤꯁꯤꯡꯗꯨ ꯍꯥꯏꯕ ꯔꯥꯁ ꯂꯤꯂꯥ ꯁꯥꯟꯅꯕ ꯃꯤꯁꯤꯡꯗꯨ ꯀꯔꯤ ꯀꯔꯤ ꯐꯤꯖꯣꯟ ꯁꯦꯠꯄꯒꯦ ꯍꯥꯏꯕ ꯑꯣ ꯃꯥꯏꯕꯤꯒꯤ ꯗ꯭ꯔꯦꯁꯇꯨ ꯁꯦꯠꯄ ꯑꯗꯨꯗꯤ ꯑꯩꯈꯣꯏꯁꯤ ꯃꯥꯏꯕꯤ ꯂꯥꯏ ꯍꯣꯏ ꯍꯣꯏ ꯇꯧꯖꯔꯛꯀꯦ ꯂꯥꯛꯆꯒꯦ ꯉꯁꯤ ꯍꯨꯝꯅꯤ ꯃꯔꯤꯅꯤꯒꯨꯝꯕ ꯁꯨꯔꯀꯥꯟꯗ ꯑꯩ ꯂꯥꯛꯀꯦꯀꯣ ꯍꯣ ꯍꯣ